ꯀꯛꯆꯤꯡ ꯖꯤꯂꯥ ꯑꯁꯤꯗ ꯂꯩꯔꯤꯕ ꯃꯐꯝ ꯆꯠꯊꯣꯛ ꯆꯠꯁꯤꯟ ꯇꯧꯕ ꯌꯥꯕꯗꯤ ꯃꯈꯜ ꯈꯔ ꯑꯗꯨꯒꯤ ꯃꯃꯤꯡꯗꯤ ꯋꯤꯡꯒꯔ ꯕꯁ ꯑꯣꯇꯣ ꯃꯗꯨꯅꯤ ꯍꯥꯏꯔꯤꯕ ꯃꯈꯜꯁꯤꯡ ꯑꯁꯤ ꯑꯩꯈꯣꯏꯅ ꯃꯐꯝ ꯑꯃꯗ ꯍꯥꯟꯅꯗꯤ ꯊꯥꯏꯅꯗꯤ ꯃꯐꯝ ꯑꯃꯗꯩ ꯃꯐꯝ ꯑꯃ ꯂꯩꯀꯥꯏꯗꯕꯨ ꯑꯣꯏꯔꯣ ꯈꯣꯡꯅ ꯆꯠꯄꯅꯤꯅ ꯁꯥꯡ ꯁꯥꯡꯅ ꯃꯇꯝ ꯄꯨꯡꯈꯥꯏ ꯑꯃ ꯆꯪꯕ ꯃꯇꯝ ꯄꯨꯡ ꯑꯃ ꯆꯪꯕ ꯃꯇꯝ ꯄꯨꯡ ꯑꯍꯨꯝ ꯃꯔꯤ ꯆꯪꯕ ꯃꯇꯝ ꯂꯩ ꯃꯗꯣ ꯍꯧꯖꯤꯛ ꯒꯥꯔꯤꯒꯤ ꯃꯇꯦꯡ ꯋꯤꯡꯒꯔ ꯕꯁ ꯁꯤꯡꯒꯤ ꯃꯇꯝꯅ ꯃꯇꯦꯡꯅ ꯄꯨꯡꯈꯥꯏ ꯆꯪꯕꯗꯨꯒ ꯃꯤꯅꯤꯠ ꯃꯉꯥꯗ ꯑꯣꯏꯔꯣ ꯇꯔꯥꯗ ꯑꯣꯏꯔꯣ ꯌꯧꯔꯦ ꯊꯥꯞꯅ ꯄꯨꯡ ꯑꯍꯨꯝ ꯃꯔꯤ ꯆꯪꯕꯗꯣ ꯄꯨꯡꯈꯥꯏ ꯑꯃꯗ ꯊꯨꯡꯕꯁꯨ ꯌꯥꯎꯔꯤ